ꯃꯥꯡꯁꯤꯜꯂꯛꯂꯕ ꯑꯃꯁꯨꯡ ꯉꯥꯛꯇꯨꯅ ꯊꯝꯕ ꯃꯊꯧ ꯇꯥꯔꯤꯕ ꯚꯥꯔꯠꯀꯤ ꯀꯂꯥꯒꯤ ꯃꯑꯣꯡ ꯃꯇꯧ ꯈꯔ ꯑꯗꯨꯗꯤ ꯂꯥꯏ ꯍꯔꯥꯎꯕꯒꯤ ꯖꯒꯣꯏ ꯈꯝꯕ ꯊꯣꯏꯕꯤ ꯖꯒꯣꯏ ꯑꯃꯁꯨꯡ ꯅꯠ ꯁꯪꯁꯀ꯭ꯔꯤꯠꯅꯆꯤꯡꯕꯅꯤ